ꯇꯣꯏꯟꯇꯤ ꯊꯔꯤ ꯅꯣꯕꯦꯝꯕꯔ ꯇꯨ ꯊꯥꯎꯖꯟ ꯅꯥꯏꯟꯇꯤꯟ ꯐꯣꯔꯇꯤꯟ ꯖꯟꯋꯥꯔꯤ ꯇꯨ ꯊꯥꯎꯖꯟ ꯁꯤꯛꯁ ꯁꯕꯦꯟꯇꯤꯟ ꯖꯨꯟ ꯅꯥꯏꯟꯇꯤꯟ ꯅꯥꯏꯟꯇꯤ ꯁꯤꯛꯁ ꯇꯣꯏꯟꯇꯤ ꯅꯥꯏꯟ ꯗꯤꯁꯦꯝꯕꯔ ꯇꯨ ꯊꯥꯎꯖꯟ ꯊꯥꯔꯇꯤ ꯑꯣꯛꯇꯣꯕꯔ ꯇꯨ ꯊꯥꯎꯖꯟ ꯁꯕꯦꯟꯇꯤꯟ